ꯍꯜꯂꯣ ꯄꯥꯏꯔꯛꯏꯁꯦ ꯂꯝꯖꯤꯡꯕ ꯀꯦꯕ ꯁꯥꯔꯕꯤꯁ ꯅꯠꯇ꯭ꯔꯣ ꯇꯧꯖꯔꯛꯏꯕ ꯑꯩꯍꯥꯛꯁꯦ ꯋꯥꯡꯖꯤꯡꯗꯒꯤꯅꯤ ꯑꯩꯒꯤ ꯏꯃꯥꯒ ꯕꯕꯥꯒꯁꯦ ꯍꯠꯇꯥꯗ ꯂꯩꯕ ꯗꯦꯠ ꯇ꯭ꯋꯦꯟꯇꯤꯗ ꯌꯨꯝꯗ ꯍꯜꯂꯛꯀꯗꯕ ꯑꯗꯨꯒꯤꯗꯃꯛꯇ ꯀꯦꯞ ꯑꯃꯇ ꯕꯨꯛ ꯇꯧꯖꯒꯦ ꯇꯧꯕꯅꯦ ꯑꯗꯨ ꯂꯨꯄꯥ ꯀꯌꯥ ꯂꯧꯒꯗꯒꯦ ꯑꯣ ꯑꯗꯨꯗꯤ ꯂꯨꯄꯥ ꯂꯤꯁꯤꯡ ꯑꯃ ꯍꯥꯏꯕ ꯅꯠꯇ꯭ꯔꯣ ꯑꯗꯨꯗꯤ ꯗꯦꯠ ꯇ꯭ꯋꯦꯟꯇꯤꯒꯤ ꯄꯨꯡ ꯇꯔꯥꯗ ꯍꯠꯇꯥꯗꯒꯤ ꯄꯤꯛ ꯑꯞ ꯇꯧꯔꯒ ꯊꯤꯟꯕꯤꯔꯛꯑꯣ ꯃꯈꯣꯏꯒꯤ ꯐꯣꯟ ꯅꯝꯕꯔ ꯑꯝꯇ ꯍꯥꯏꯖꯔꯛꯀꯦ ꯅꯥꯏꯟ ꯑꯥꯏꯠ ꯐꯥꯏꯞ ꯁꯤꯛꯁ ꯖꯤꯔꯣ ꯋꯥꯟ ꯇꯨ ꯊ꯭ꯔꯤ ꯐꯣꯔ ꯐꯥꯏꯞ ꯗꯦꯠ ꯇ꯭ꯋꯦꯟꯇꯤꯗ ꯁꯤ ꯅꯝꯕꯔꯁꯤꯗ ꯄꯥꯎ ꯐꯥꯎꯅꯕꯤꯔꯣ ꯍꯣꯏ ꯐꯔꯦ ꯐꯔꯦ ꯑꯗꯨꯗꯤ ꯊꯝꯖꯔꯒꯦ